ꯑꯩꯅ ꯌꯥꯝꯅ ꯄꯥꯝꯖꯕ ꯀꯨꯝ ꯍꯥꯏꯕ ꯇꯥꯔꯒꯗꯤ ꯌꯦꯅꯤꯡꯊꯥꯁꯦ ꯑꯣꯏꯒꯗꯣꯏꯅꯦ ꯃꯔꯝꯗꯤ ꯌꯦꯅꯤꯡꯊꯥꯁꯤꯗ ꯑꯏꯪ ꯑꯁꯥꯒꯤ ꯆꯥꯡꯗ ꯌꯦꯡꯂꯒꯁꯨ ꯌꯥꯝꯅ ꯀꯥ ꯍꯦꯟꯅ ꯁꯥꯗꯕ ꯌꯥꯝꯅ ꯀꯥ ꯍꯦꯟꯅꯁꯨ ꯏꯪꯗꯕ ꯍꯤ ꯂꯩꯕꯗ ꯆꯞ ꯆꯥꯕ ꯑꯣꯏꯕ ꯑꯗꯨꯒꯤꯁꯨ ꯃꯊꯛꯇ ꯍꯩ ꯂꯩꯁꯤꯡ ꯅꯧꯅ ꯃꯄꯥꯟ ꯁꯥꯔꯛꯄ ꯐꯖꯕ ꯑꯀꯣꯏꯕꯒꯤ ꯐꯤꯕꯝꯁꯤꯡ ꯌꯥꯝꯅ ꯐꯖꯕ ꯃꯐꯝ ꯑꯣꯏꯕ ꯑꯗꯨꯗꯁꯨ ꯅꯠꯇꯅ ꯀꯨꯔꯥꯛꯅꯨꯡ ꯈꯣꯏ ꯃꯈꯟ ꯃꯈꯜ ꯃꯈꯥꯒꯤ ꯇꯤꯟ ꯀꯥꯡ ꯅꯦꯆꯔꯅ ꯄꯤꯊꯣꯔꯛꯄ ꯇꯤꯟ ꯀꯥꯡꯁꯤꯡꯁꯤꯁꯨ ꯎꯕ ꯐꯪꯕ ꯃꯍꯧꯁꯥꯒ ꯑꯩꯈꯣꯏꯒ ꯀꯅꯦꯛ ꯇꯧꯕꯒꯤ ꯐꯤꯂꯤꯡ ꯑꯃ ꯄꯤꯕ ꯑꯗꯨꯒꯨꯝꯕ ꯀꯨꯝꯅꯤ